ꯑꯩꯅ ꯑꯉꯥꯡ ꯑꯣꯏꯔꯤꯀꯥꯟꯗ ꯁꯥꯟꯅꯔꯛꯄꯁꯤꯡꯗꯨ ꯍꯥꯏꯌꯨ ꯍꯥꯏꯔꯒꯗꯤ ꯃꯔꯨꯝ ꯈꯣꯝꯕꯤ ꯈꯨꯠꯂꯣꯛꯄꯤ ꯑꯗꯒꯤ ꯎꯔꯥꯎꯕꯤ ꯁꯦꯕꯣꯠꯇꯤ ꯑꯁꯤꯒꯨꯝꯕꯁꯤꯡꯁꯦ ꯑꯗꯨꯝ ꯁꯥꯟꯅꯔꯛꯑꯦ ꯑꯗꯒꯤ ꯊꯧꯔꯤ ꯀꯥꯟꯕꯤ ꯊꯧꯔꯤ ꯆꯣꯡꯕꯤ ꯍꯥꯏꯗꯤ ꯃꯤ ꯅꯥꯀꯟ ꯅꯥꯀꯟꯗ ꯊꯧꯔꯤ ꯄꯥꯏꯔꯒ ꯆꯣꯡꯉꯒ ꯊꯧꯔꯤꯗꯨꯗ ꯀꯔꯤꯒꯨꯝꯕ ꯁꯣꯛ ꯇꯥꯔꯒꯗꯤ ꯍꯥꯏꯗꯤ ꯑꯃꯥꯡꯕ ꯑꯣꯏꯗꯣꯏꯅꯦ ꯁꯤꯕ ꯑꯣꯏꯗꯣꯏꯅꯦ ꯑꯗꯨꯗꯨꯒ ꯑꯗꯨꯃꯥꯏꯅ ꯍꯥꯏꯗꯤ ꯀꯩꯅꯣ ꯑꯩꯈꯣꯏꯒꯤ ꯇꯦꯂꯪꯒꯥ ꯄꯥꯏꯕꯁꯨ ꯑꯗꯨꯝ ꯁꯥꯟꯅꯔꯛꯑꯦ ꯑꯗꯒꯤ ꯀꯩꯅꯣ ꯀꯦꯀꯨ ꯂꯣꯠꯄꯤꯁꯨ ꯁꯥꯟꯅꯔꯛꯑꯦ ꯀꯦꯀꯨ ꯂꯣꯠꯄꯤꯁꯤꯅ ꯀꯃꯥꯏꯅ ꯇꯧꯒꯦ ꯍꯥꯏꯕ ꯀꯥꯟꯗ ꯃꯤꯗꯣ ꯑꯩꯈꯣꯏꯁꯦ ꯂꯣꯠꯅꯔꯅꯤ ꯂꯣꯠꯂꯒ ꯀꯔꯤꯒꯨꯝꯕ ꯐꯣꯡꯕ ꯉꯝꯕ ꯇꯥꯔꯒꯗꯤ ꯀꯩꯅꯣ ꯇꯧꯔꯅꯤ ꯃꯤꯗꯨꯅ ꯊꯤꯅꯔꯛꯄ ꯀꯥꯟꯗ ꯎ ꯇꯥꯔꯒꯗꯤ ꯃꯥꯗꯣ ꯁꯤꯗꯣꯏꯅꯦ ꯎꯗ꯭ꯔꯤꯀꯥꯟꯗ ꯆꯦꯜꯍꯧꯔꯒ ꯃꯥꯅ ꯀꯔꯤ ꯍꯥꯏꯗꯤ ꯄꯣꯁꯠ ꯃꯈꯣꯡꯗꯕꯨ ꯑꯣꯏꯔꯣ ꯑꯗꯒꯤ ꯑꯃꯗꯕꯨ ꯑꯣꯏꯔꯣ ꯍꯥꯏꯔꯤꯕ ꯃꯐꯝꯁꯤꯗ ꯌꯧꯔꯛ ꯇꯥꯔꯒꯗꯤ ꯅꯪꯁꯤ ꯁꯤꯔꯣꯏꯗꯣꯏꯅꯤ ꯍꯥꯏꯕ ꯂꯩꯒꯅꯤ ꯑꯗꯨꯒꯨꯝꯕ ꯑꯗꯨꯃꯥꯏꯅ ꯇꯧꯔꯒ ꯀꯦꯀꯨꯗꯣ ꯐꯣꯡꯗꯣꯏꯅꯦ ꯀꯔꯤꯒꯨꯝꯕ ꯇꯥꯏꯃꯤꯡꯗꯣ ꯃꯥꯒꯤ ꯃꯇꯝꯗꯣ ꯍꯦꯟꯇꯣꯛꯈꯤꯗꯅ ꯊꯤꯕ ꯈꯪꯗꯔꯦ ꯍꯥꯏꯔꯒꯅ ꯃꯤꯗꯣ ꯍꯥꯏꯗꯤ ꯁꯤꯗꯣꯏꯅꯦ ꯃꯥ ꯑꯃꯥꯡꯕ ꯑꯣꯏꯗꯣꯏꯅꯦ ꯃꯥꯅ ꯑꯗꯨꯃꯥꯏꯅꯁꯨ ꯁꯥꯟꯅꯔꯛꯑꯦ ꯑꯗꯨꯒ ꯁꯦꯕꯣꯠꯇꯤ ꯑꯗꯒꯤ ꯁꯦꯕꯣꯠꯇꯤ ꯀꯥꯎꯅꯕ ꯁꯤꯁꯨ ꯑꯗꯨꯝ ꯍꯥꯏꯗꯤ ꯁꯥꯟꯅꯔꯤꯉꯩꯗ ꯍꯥꯏꯗꯤ ꯍꯥꯟꯅ ꯋꯥꯊꯔꯛꯄ ꯃꯤꯗꯣ ꯑꯗꯨꯗꯨꯅ ꯀꯩꯅꯣ ꯑꯣꯏꯗꯣꯏꯅꯦ ꯁꯤꯗꯣꯏꯅꯦ ꯑꯗꯨꯒ ꯑꯗꯨꯝ ꯃꯔꯨꯝ ꯈꯣꯝꯕꯤ ꯈꯨꯠꯂꯣꯛꯄꯤꯁꯤꯗꯤ ꯑꯗꯨꯝ ꯍꯥꯏꯗꯤ ꯑꯗꯨꯝ ꯔꯨꯜ ꯀꯩꯀꯥ ꯌꯥꯝ ꯀꯟꯅ ꯂꯩꯇꯦ ꯑꯗꯨꯒ ꯑꯩꯈꯣꯏꯅ ꯑꯗꯨꯝ ꯕꯣꯜ ꯀꯩꯀꯥꯁꯨ ꯑꯗꯨꯝ ꯕꯣꯜ ꯑꯃꯥꯡꯕꯤꯒꯨꯝꯕ ꯀꯩꯒꯨꯝꯕꯁꯨ ꯑꯗꯨꯝ ꯁꯥꯟꯅꯔꯛꯑꯦ ꯍꯥꯏ ꯇꯥꯔꯦ ꯑꯗꯒꯤ

ꯁꯤꯁꯤꯡꯁꯦ ꯑꯗꯨꯝ ꯁꯥꯟꯅꯔꯛꯑꯦ